ꯎꯝ ꯍꯜꯂꯣ ꯑꯥ ꯎꯝ ꯁꯤꯒꯤ ꯀꯣꯜ ꯇꯧꯕ꯭ꯔꯥ ꯍꯣꯏ ꯆꯥꯔꯁꯦ ꯌꯦꯟ ꯍꯣꯏ ꯁ꯭ꯀꯨꯜ ꯉꯁꯤ ꯀꯥꯔꯔꯣꯏ ꯑꯥ ꯍꯣꯂꯤꯗꯦ ꯄꯤꯌꯣ ꯉꯁꯤ ꯑꯦ ꯑꯔꯨꯝ ꯍꯧꯔꯥ ꯂꯩꯌꯦ ꯑꯗꯨ ꯉꯁꯤ ꯅꯥꯕꯒꯤꯅꯤ ꯌꯥꯗ꯭ꯔꯦ ꯍꯣꯏ ꯍꯣꯏ ꯍꯣꯏ ꯍꯣꯏ

ꯍꯣꯏ ꯍꯣꯏ ꯍꯣꯏ ꯑꯥ ꯍꯣꯏ ꯍꯣꯏ ꯍꯣꯏ ꯌꯨꯝꯗ ꯂꯩꯒꯅꯤ

ꯍꯣꯏ ꯍꯣꯏ ꯍꯥꯏꯒꯦ ꯍꯣꯏ ꯍꯣꯏ ꯍꯣꯏ ꯍꯣꯏꯕ ꯀꯥꯎꯔꯣꯏ ꯀꯥꯎꯔꯣꯏ ꯍꯥꯏꯒꯦ ꯍꯣꯏ ꯍꯣꯏ ꯎꯝ ꯅꯨꯃꯤꯠ ꯑꯅꯤ ꯍꯣꯏ ꯍꯣꯏ ꯏꯃꯥ ꯏꯄꯥꯁꯨ ꯂꯩ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ